ꯖꯦꯝꯁ ꯅꯪꯒꯤ ꯒꯥꯔꯤꯗꯣ ꯉꯁꯥꯏ ꯑꯩꯅ ꯊꯕꯛ ꯑꯃꯒꯤ ꯋꯥꯏꯗꯕ ꯌꯥꯗꯗꯅ ꯋꯥꯏꯔꯒ ꯆꯠꯂꯦ ꯑꯗꯣ ꯑꯩꯉꯣꯟꯗꯗꯤ ꯍꯧꯖꯤꯛ ꯍꯧꯖꯤꯛꯇꯣ ꯄꯩꯁꯥ ꯑꯣꯏꯅꯗꯤ ꯌꯥꯎꯗ꯭ꯔꯦ ꯑꯗꯨꯅ ꯏꯎ ꯄꯤ ꯑꯥꯏꯒꯤ ꯈꯨꯊꯥꯡꯗ ꯚꯔꯥ ꯄꯤꯕ ꯅꯉꯣꯟꯗ ꯌꯥꯔꯛꯀꯗ꯭ꯔ ꯑꯗꯨꯅ ꯏꯎ ꯄꯤ ꯑꯥꯏꯒꯤ ꯑꯣꯏꯕ ꯅꯪꯒꯤ ꯃꯣꯕꯥꯏꯜ ꯑꯥꯏꯗꯤꯗꯣ ꯑꯩꯉꯣꯟꯗ ꯑꯃꯨꯛꯇ ꯀꯥꯞꯄꯛꯑꯣ